ꯑꯩꯅ ꯆꯦꯟꯕꯗ ꯁꯤꯖꯤꯟꯅꯕ ꯈꯨꯡꯎꯞꯁꯤꯡ ꯑꯁꯦ ꯑꯩꯈꯣꯏꯒꯤ ꯌꯥꯝꯅꯗꯤ ꯑꯩꯈꯣꯏꯒꯤ ꯁ꯭ꯞꯣꯔꯠ ꯁꯨꯁ ꯑꯣꯏꯔꯒꯁꯨ ꯑꯌꯥꯡꯕ ꯑꯗꯨꯒꯨꯝꯂꯕ ꯌꯥꯝꯅꯁꯨ ꯆꯥꯎꯗꯕ ꯑꯗꯨꯒ ꯈꯨꯈꯥꯁꯨ ꯌꯥꯎꯕ ꯃꯔꯝꯗꯤ ꯇꯨꯗꯅꯕ ꯑꯗꯨꯒ ꯀ꯭ꯋꯥꯂꯤꯇꯤ ꯂꯩꯕ ꯑꯗꯨꯒ ꯐꯤꯒꯤ ꯑꯣꯏꯕ ꯄꯣꯠ ꯑꯗꯨꯒꯨꯝꯕꯗꯨ ꯑꯣꯏꯅ ꯁꯤꯖꯤꯟꯅꯩ ꯃꯔꯝꯗꯤ ꯆꯦꯟꯕ ꯍꯥꯏꯕꯁꯤꯗꯤ ꯂꯝꯁꯥꯡꯗ ꯆꯦꯜꯂꯛ ꯀꯗꯧꯔꯤꯃꯤꯅ ꯈꯔ ꯑꯌꯥꯡꯕ ꯑꯗꯨꯒꯨꯝꯂꯕ ꯈꯨꯡꯎꯞꯗꯨ ꯁꯤꯖꯤꯟꯅꯩ ꯁ꯭ꯄꯣꯔꯠ ꯁꯨꯁ ꯑꯣꯏꯔꯒꯁꯨ ꯈꯔ ꯀ꯭ꯋꯥꯂꯤꯇꯤ ꯃꯁꯛ ꯅꯥꯏꯕ ꯑꯗꯨꯒꯨꯝꯂꯕ ꯑꯗꯨꯒꯨꯝꯂꯕ ꯁꯤꯖꯤꯟꯅꯩ ꯂꯣꯏꯅꯅ ꯑꯩꯅ ꯂꯝꯖꯦꯟ ꯆꯦꯟꯕ ꯃꯇꯝꯗ ꯁꯤꯖꯤꯟꯅꯕ ꯗ꯭ꯔꯦꯁꯁꯤꯡ ꯍꯥꯏꯔꯒꯗꯤ ꯑꯩꯈꯣꯏꯒꯤ ꯇ꯭ꯔꯦꯛ ꯁꯨꯏꯠ ꯍꯥꯏꯗꯤ ꯑꯦꯂꯥꯁꯇꯤꯛ ꯏꯁꯇ꯭ꯔꯦꯆꯤꯕꯜ ꯑꯣꯏꯕ ꯑꯗꯨꯒꯨꯝꯕ ꯗ꯭ꯔꯦꯁꯇꯨ ꯑꯣꯏꯅ ꯁꯤꯖꯤꯟꯅꯩ ꯃꯁꯤꯅ ꯑꯩꯉꯣꯟꯗꯗꯤ ꯌꯥꯝꯅ ꯅꯨꯉꯉꯥꯏꯕ ꯑꯃ ꯑꯣꯏ ꯃꯗꯨꯅ ꯏꯁꯇ꯭ꯔꯦꯆꯤꯕꯜ ꯑꯣꯏꯕꯁꯤꯅ ꯑꯩꯉꯣꯟꯗ ꯈ꯭ꯋꯥꯏꯗꯩ ꯌꯥꯝꯅ ꯅꯨꯡꯉꯥꯏ ꯂꯝꯖꯦꯟ ꯆꯦꯟꯕꯗ